ꯑꯩꯅ ꯆꯠꯈꯤꯕ ꯅꯤꯡꯁꯤꯡ ꯅꯤꯉꯥꯏ ꯑꯣꯏꯕ ꯅꯨꯡꯒꯤ ꯆꯤꯡ ꯀꯥꯕ ꯍꯥꯏꯗ꯭ꯔꯥ ꯅꯠꯇ꯭ꯔꯒ ꯑꯦꯕꯦꯟꯆꯔ ꯍꯥꯏꯔꯒꯗꯤ ꯑꯩ ꯍꯟꯗꯛꯁꯦ ꯃꯥꯎꯟ ꯑꯕꯨꯗ ꯆꯤꯡ ꯀꯥꯔꯒ ꯑꯩꯈꯣꯏꯒꯤ ꯑꯣꯝ ꯁꯥꯟꯇꯤꯒꯤ ꯍꯥꯏꯒꯗ꯭ꯔꯥ ꯕ꯭ꯔꯝꯍꯥ ꯀꯨꯃꯥꯔꯤꯁꯀꯤ ꯆꯤꯡ ꯀꯥꯕꯗꯨ ꯆꯠꯄ ꯌꯥꯎꯖꯔꯨꯏ ꯃꯗꯨ ꯌꯥꯝ ꯅꯨꯡꯉꯥꯏꯈꯤ ꯊꯣꯏꯗꯣꯛꯅ ꯑꯀꯤꯕ ꯂꯩꯈꯤꯗꯦ ꯃꯐꯝꯗꯨꯒꯤ ꯅꯨꯡꯉꯥꯏꯕꯗꯣ ꯍꯥꯏꯅꯤꯡꯉꯥꯏ ꯂꯩꯇꯅ ꯅꯤꯡꯁꯤꯡ ꯅꯤꯉꯥꯏ ꯑꯣꯕ ꯍꯥꯏꯗꯣ ꯑꯗꯨꯝ ꯄꯨꯟꯁꯤ ꯆꯨꯞꯄ ꯀꯥꯎꯔꯔꯣꯏꯗꯕ ꯑꯩꯈꯣꯏꯒꯤ ꯌꯥꯝꯅ ꯅꯨꯡꯉꯥꯏꯕ ꯊꯧꯗꯣꯛ ꯑꯃ ꯑꯣꯏꯈꯤ